ꯑꯗꯨꯝ ꯑꯩꯍꯥꯛꯀꯤ ꯖꯤꯂꯥꯗ ꯂꯩꯕ ꯍꯣꯁꯄꯤꯇꯥꯜꯁꯤꯡꯗ ꯑꯦꯛꯁꯔꯦ ꯁꯤ ꯇꯤ ꯏꯁꯀꯦꯟ ꯑꯃꯁꯨꯡ ꯑꯦꯝ ꯑꯥꯔ ꯑꯥꯏ ꯑꯁꯤ ꯇꯦꯁ ꯇꯧꯅꯕ ꯂꯣꯏꯅꯃꯛ ꯂꯩꯌꯦ ꯑꯗꯨꯒꯤ ꯑꯩꯈꯣꯏꯅ ꯑꯗꯨꯝ ꯍꯣꯁꯄꯤꯇꯥꯜꯗ ꯑꯗꯨꯝ ꯇꯧꯕꯅꯤ ꯅꯠꯇ꯭ꯔꯒ ꯑꯩꯈꯣꯏꯅ ꯄ꯭ꯔꯥꯏꯕꯦꯠꯇꯁꯨ ꯇꯧꯅꯩꯌꯦ ꯍꯥꯏꯗꯤ ꯑꯩꯈꯣꯏꯒꯤ ꯁꯦꯅꯥꯄꯇꯤ ꯖꯤꯜꯂꯥꯗ ꯑꯦꯛꯁꯔꯦ ꯃꯐꯝ ꯁꯤ ꯇꯤ ꯏꯁꯀꯦꯟ ꯑꯃꯁꯨꯡ ꯑꯦꯝ ꯑꯥꯔ ꯑꯥꯏꯗꯤ ꯍꯣꯏ ꯍꯣꯏ ꯖꯤꯂꯥꯒꯤ ꯍꯣꯁꯄꯤꯇꯥꯜꯗ ꯉꯥꯛꯇ ꯂꯩꯕ ꯑꯗꯨꯕꯨ ꯑꯇꯣꯞꯄ ꯄ꯭ꯔꯥꯏꯕꯦꯠꯇꯗꯤ ꯑꯦꯛꯁꯔꯦ ꯁꯤ ꯇꯤ ꯏꯁꯀꯦꯟ ꯑꯩꯈꯣꯏꯒꯤ ꯑꯗꯨꯝ ꯂꯩꯌꯦ ꯃꯤ ꯈꯔꯗꯤ ꯑꯩꯈꯣꯏ ꯏꯝꯐꯥꯜꯗ ꯀꯨꯝꯂꯒ ꯑꯗꯨ ꯇꯧꯕꯁꯨ ꯌꯥꯏ ꯑꯗꯨꯕꯨ ꯃꯤ ꯃꯌꯥꯝꯅ ꯍꯣꯁꯄꯤꯇꯥꯜꯗ ꯑꯗꯨꯝ ꯇꯧꯕꯅꯤ ꯑꯗꯨ ꯃꯤ ꯈꯔꯅ ꯄ꯭ꯔꯥꯏꯕꯦꯠꯇ ꯊꯨꯅ ꯒꯣꯔꯃꯦꯟ ꯍꯣꯁꯄꯤꯇꯥꯜꯗꯗꯤ ꯑꯗꯨꯝ ꯃꯤꯗꯨ ꯌꯥꯝꯕꯅꯤꯅ ꯑꯗꯨ ꯊꯨꯅ ꯇꯧꯅꯤꯡꯉꯦ ꯍꯥꯏꯗꯤ ꯃꯤ ꯈꯔꯗꯤ ꯑꯗꯨꯝ ꯄ꯭ꯔꯥꯏꯕꯦꯠꯅ ꯃꯁꯥꯅ ꯆꯠꯂꯒ ꯄ꯭ꯔꯥꯏꯕꯦꯠꯅ ꯇꯧꯊꯣꯛꯄꯅꯤ ꯑꯗꯨꯕꯨ ꯍꯣꯏ ꯍꯣꯁꯄꯤꯇꯥꯜꯁꯤꯡꯅ ꯂꯣꯏ ꯂꯩꯕꯅꯤ ꯑꯩꯈꯣꯏꯅ ꯍꯣꯁꯄꯤꯇꯥꯜꯗꯁꯨ ꯇꯧꯕ ꯌꯥꯏ ꯑꯗꯨꯕꯨ ꯃꯤꯗꯤ ꯌꯥꯝꯕꯅꯤꯅ ꯐ꯭ꯔꯤꯁꯨ ꯑꯣꯏꯕꯅꯤꯅ ꯃꯤꯗꯤ ꯌꯥꯝꯃꯦ ꯑꯗꯨꯒꯤ ꯃꯤ ꯌꯥꯝꯕꯅꯤꯅ ꯃꯇꯝꯗꯤ ꯀꯨꯏꯅ ꯂꯧꯕꯅꯤ ꯅꯠꯇ꯭ꯔꯗꯤ ꯍꯣꯏ ꯑꯩꯈꯣꯏꯅ ꯐ꯭ꯔꯤꯅ ꯁꯦꯜ ꯄꯨꯊꯣꯛꯇꯨꯅ ꯑꯗꯨꯝ ꯇꯧꯕ ꯌꯥꯏ ꯑꯗꯨ ꯄ꯭ꯔꯥꯏꯕꯦꯠꯇꯒꯤ ꯍꯥꯏꯗꯤ ꯁꯦꯜꯗꯤ ꯇꯥꯡꯉꯦ ꯇꯥꯡꯉꯦ ꯑꯗꯨꯕꯨ ꯍꯣꯏ ꯃꯇꯝꯗꯤ ꯊꯨꯅ ꯊꯨꯅ ꯇꯧꯕ ꯉꯝꯕꯅꯤ